ꯍꯜꯂꯣ ꯑꯩꯅ ꯇꯧꯕꯤꯔꯤꯁꯦ ꯏꯌꯥꯔꯇꯦꯜ ꯀꯁꯇꯃꯔ ꯀꯤꯌꯔ ꯑꯣꯏꯕꯤꯔꯤꯕ꯭ꯔꯥ ꯍꯟꯗꯛ ꯑꯩꯁꯦ ꯑꯣꯖꯥ ꯑꯣꯏꯕꯅꯤꯅ ꯍꯥꯏꯗꯤ ꯑꯩꯁꯦ ꯑꯣꯟꯂꯥꯏꯟ ꯀ꯭ꯂꯥꯁꯁꯦ ꯌꯥꯝ ꯇꯣꯏꯅ ꯂꯧꯋꯦ ꯍꯧꯖꯤꯛꯀꯥꯟꯁꯦ ꯑꯗꯨꯅ ꯑꯩꯁꯦ ꯗꯇꯥꯁꯦ ꯌꯥꯝ ꯊꯨ ꯊꯨꯅ ꯂꯣꯏꯌꯦ ꯍꯥꯏꯗꯤ ꯑꯗꯨꯅ ꯑꯩꯁꯦ ꯗꯇꯥ ꯈꯔ ꯌꯥꯝꯕꯁꯦ ꯗꯔꯀꯥꯔ ꯑꯣꯏꯌꯦ ꯑꯗꯨꯅ ꯄ꯭ꯂꯥꯟꯁꯦ ꯗꯇꯥ ꯈꯔ ꯌꯥꯝꯅ ꯍꯥꯞꯄꯗꯤ ꯍꯥꯏꯗꯤ ꯗꯇꯥꯒꯤ ꯄ꯭ꯂꯥꯟꯁꯤ ꯀꯃꯥꯏꯅ ꯂꯩꯕ꯭ꯔꯥ ꯍꯥꯏꯗꯤ ꯋꯥꯟ ꯗꯦꯒꯤ ꯑꯣꯏꯅ ꯍꯥꯞ ꯑꯟꯂꯤꯃꯤꯠꯇꯦꯠ ꯍꯥꯞꯄꯅ ꯐꯕ꯭ꯔꯥ ꯅꯠꯇ꯭ꯔꯒ ꯍꯥꯏꯗꯤ ꯗꯇꯥ ꯄ꯭ꯂꯥꯟꯗꯣ ꯑꯃꯨꯛꯇ ꯐꯖꯅ ꯇꯥꯛꯄꯤꯔꯛꯄ ꯌꯥꯒꯗ꯭ꯔꯥ